ꯂꯥꯏ ꯑꯃ ꯌꯦꯛꯄ ꯃꯇꯝꯗ ꯑꯩꯈꯣꯏꯅ ꯄꯨꯛꯅꯤꯡ ꯋꯥꯈꯜ ꯑꯩꯈꯣꯏꯒꯤ ꯌꯥꯝꯅ ꯁꯥꯟꯇꯤ ꯑꯣꯏꯅ ꯌꯦꯛꯄ ꯃꯇꯝꯗ ꯌꯦꯛꯀꯗꯣꯔꯤꯕ ꯂꯥꯏ ꯑꯗꯨꯒꯤ ꯊꯤꯝꯗꯨ ꯑꯩꯈꯣꯏꯅ ꯑꯇꯣꯞꯄꯒꯤ ꯄꯨꯛꯅꯤꯡ ꯆꯤꯡꯁꯤꯟꯕ ꯉꯝꯕ ꯑꯣꯏꯒꯗꯕꯅꯦ ꯑꯗꯨꯒ ꯑꯩꯈꯣꯏꯅ ꯂꯥꯏꯁꯦ ꯌꯦꯛꯄ ꯃꯇꯝꯗ ꯑꯩꯈꯣꯏꯒꯤ ꯇꯦꯛꯅꯤꯛ ꯍꯥꯏꯔꯒꯗꯤ ꯑꯩꯈꯣꯏꯅ ꯄꯨꯛꯅꯤꯡ ꯆꯪꯅ ꯌꯦꯛꯂꯤꯕꯃꯈꯩꯗꯤ ꯍꯥꯏꯔꯤꯕ ꯃꯌꯥꯝꯅꯁꯨ ꯄꯥꯝꯅꯕ ꯍꯦꯟꯒꯠꯂꯛꯀꯗꯧꯔꯤꯕꯅꯦ ꯑꯗꯨꯅ ꯂꯥꯏ ꯌꯦꯛꯄ ꯃꯇꯝꯗ ꯑꯩꯈꯣꯏꯅ ꯑꯐꯕ ꯑꯩꯈꯣꯏꯒꯤ ꯇꯨꯔꯤꯁꯤꯡ ꯀꯂ꯭ꯔꯔꯤꯡ ꯇꯧꯕ ꯕꯦꯛꯒ꯭ꯔꯥꯎꯟ ꯀꯃꯥꯏꯅ ꯇꯧꯒꯅꯤ ꯃꯁꯤꯗ ꯀꯔꯤ ꯀꯂ꯭ꯔ ꯊꯥꯔꯒ ꯃꯁꯤ ꯆꯨꯁꯤꯟꯅꯒꯅꯤ ꯍꯥꯏꯕꯅꯆꯤꯡꯕ ꯑꯗꯨꯗꯒꯤ ꯑꯩꯈꯣꯏꯅ ꯃꯤꯒꯤ ꯄꯨꯛꯅꯤꯡ ꯍꯨꯕ ꯉꯝꯕ ꯌꯦꯛꯄ ꯃꯇꯝꯗ ꯃꯤꯒꯤ ꯄꯨꯛꯅꯤꯡ ꯍꯨꯕ ꯉꯝꯕ ꯑꯗꯨꯒ ꯑꯩꯈꯣꯏꯒꯤ ꯎꯕ ꯃꯇꯝꯗꯁꯨ ꯃꯤꯅ ꯍꯦꯛ ꯄꯥꯝꯕ ꯐꯖꯩꯅꯦꯍꯦ ꯄꯥꯝꯃꯦ ꯃꯆꯨ ꯄ꯭ꯔꯦꯟ ꯑꯁꯤꯒ ꯆꯥꯟꯅꯩ ꯈꯣꯠꯅꯩ ꯀꯥꯏꯅ ꯍꯥꯏꯕ ꯁꯤꯒꯨꯝꯕ ꯇꯦꯛꯅꯤꯛꯁꯤꯡ ꯑꯁꯦ ꯑꯩꯈꯣꯏꯅ ꯁꯤꯖꯤꯟꯅꯕ ꯃꯊꯧ ꯇꯥꯏ ꯍꯥꯏꯔꯤꯕ ꯂꯥꯏꯁꯤꯡ ꯑꯁꯦ ꯑꯩꯈꯣꯏꯅ ꯑꯩꯈꯣꯏꯒꯤ ꯌꯦꯛꯂꯤꯕ ꯃꯤ ꯑꯗꯨꯒꯤ ꯑꯥꯔꯇꯤꯁ ꯑꯗꯨꯒꯤ ꯃꯤꯡ ꯋꯥꯈꯜ ꯃꯥꯒꯤ ꯑꯅꯤꯡꯕ ꯑꯄꯥꯝꯁꯤꯡ ꯑꯗꯣ ꯌꯦꯛꯏꯕ ꯂꯥꯏꯗꯨꯒꯤ ꯃꯇꯨꯡꯏꯟꯅ ꯂꯦꯞꯀꯗꯣꯔꯤꯕꯅꯦ ꯑꯗꯨꯅ ꯂꯥꯏ ꯌꯦꯛꯄ ꯃꯇꯝꯗ ꯑꯩꯈꯣꯏꯅ ꯄꯨꯛꯅꯤꯡ ꯋꯥꯈꯜꯁꯦ ꯆꯔꯥꯡꯅꯗꯕ ꯑꯗꯨꯒ ꯁꯥꯟꯇꯤ ꯑꯣꯏꯅ ꯇꯨꯃꯤꯟꯅ ꯑꯐꯕ ꯑꯩꯈꯣꯏꯒꯤ ꯑꯆꯤꯛꯄ ꯖꯒꯥ ꯑꯃꯗ ꯆꯠꯂꯒ ꯄꯨꯛꯅꯤꯡ ꯆꯪꯅ ꯌꯦꯛꯑꯗꯤ ꯑꯩꯒꯤ ꯂꯥꯏꯗꯣ ꯑꯩꯈꯣꯏꯅ ꯃꯇꯝꯒ ꯆꯨꯁꯤꯟꯅꯕ ꯆꯥꯅꯕ ꯑꯩꯅ ꯐꯣꯡꯗꯣꯛꯅꯤꯡꯂꯤꯕ ꯑꯩꯅ ꯌꯦꯛꯅꯤꯡꯂꯤꯕ ꯄꯣꯠꯇꯣ ꯆꯞ ꯆꯥꯅ ꯇꯥꯕꯒꯤ ꯑꯩꯈꯣꯏꯒꯤ ꯁꯤꯒꯨꯝꯕ ꯇꯦꯛꯅꯤꯛꯁꯦ ꯑꯩꯈꯣꯏꯅ ꯁꯤꯖꯤꯟꯅꯕ ꯌꯥꯏ ꯑꯗꯨꯨꯕꯨ ꯑꯩꯅ ꯐꯖꯅ ꯌꯦꯛꯑꯦ ꯍꯥꯏꯔꯒꯁꯨ ꯑꯩꯅ ꯀꯂ꯭ꯔꯔꯤꯡ ꯇꯧꯕ ꯃꯇꯝꯗ ꯑꯣꯔ ꯕꯦꯛꯒ꯭ꯔꯥꯎꯟꯗ ꯐꯖꯗ꯭ꯔꯒꯗꯤ ꯍꯥꯏꯔꯤꯕ ꯄꯣꯠꯇꯣ ꯆꯨꯁꯤꯟꯅꯔꯣꯏꯗꯕꯅꯦ ꯐꯣꯔ ꯑꯦꯖꯥꯝꯄꯜ ꯑꯣꯏꯅ ꯍꯥꯏꯔꯕꯗ ꯑꯩꯈꯣꯏꯅ ꯂꯩ ꯑꯃ ꯌꯦꯛꯄ ꯃꯇꯝꯗ ꯃꯥꯒꯤ ꯀꯂ꯭ꯔꯗꯨ ꯑꯩꯈꯣꯏꯒꯤ ꯔꯦꯠ ꯑꯣꯏꯕ ꯌꯥꯏ ꯄꯤꯡ ꯑꯣꯏꯕ ꯌꯥꯏ ꯑꯣꯔ ꯌꯦꯜꯂꯣ ꯑꯣꯏꯕ ꯌꯥꯏ ꯑꯗꯨꯕꯨ ꯍꯥꯏꯔꯤꯕ ꯂꯩ ꯑꯗꯨ ꯑꯩꯈꯣꯏꯅ ꯒ꯭ꯔꯤꯟꯗ ꯒ꯭ꯔꯤꯟ ꯉꯥꯛꯇ ꯁꯪꯖꯤꯜꯂꯒꯗꯤ ꯃꯆꯨꯗꯣ ꯀꯂ꯭ꯔꯗꯣ ꯑꯩꯈꯣꯏ ꯁꯦꯠꯇꯤꯡꯗꯣ ꯆꯥꯅꯗꯕ ꯑꯣꯏ ꯃꯥꯒꯤ ꯃꯅꯥꯗꯨꯁꯨ ꯒ꯭ꯔꯤꯟ ꯑꯣꯏꯔꯒꯗꯤ ꯑꯩꯈꯣꯏꯅ ꯐꯖꯕ ꯃꯤꯅ ꯍꯦꯛ ꯌꯦꯡꯕꯗ ꯃꯔꯤꯡ ꯃꯔꯥꯡꯕ ꯑꯣꯏꯅ ꯎꯏꯗꯅ ꯑꯗꯨꯃꯥꯏꯅ ꯇꯧꯗꯅ ꯑꯩꯈꯣꯏꯅ ꯌꯦꯛꯀꯗꯧꯔꯤꯕ ꯂꯥꯏꯗꯣ ꯐꯖꯅ ꯆꯨꯝꯅ ꯌꯦꯛꯑꯦ ꯍꯥꯏꯔꯒꯁꯨ ꯑꯩꯈꯣꯏꯅ ꯄ꯭ꯔꯤꯟꯠ ꯇꯧꯕꯗ ꯀꯂ꯭ꯔ ꯁꯪꯕ ꯃꯇꯝꯗ ꯈꯤꯇꯪ ꯍꯥꯖꯤꯟꯕ ꯑꯣꯔ ꯈꯤꯇꯪ ꯑꯩꯈꯣꯏꯒꯤ ꯀꯩꯅꯣ ꯆꯣꯏꯊꯣꯛꯈꯤꯕ ꯆꯥꯏꯊꯣꯛꯈꯤꯕꯒ ꯂꯩꯇꯥꯗꯤ ꯑꯗꯨꯅ ꯊꯤꯍꯟꯕꯒꯤ ꯃꯆꯥꯛꯁꯨ ꯑꯣꯏ ꯑꯗꯨꯅ ꯑꯩꯈꯣꯏꯅ ꯂꯥꯏ ꯌꯦꯛꯄ ꯃꯇꯝꯗ ꯌꯥꯝꯅ ꯆꯦꯛꯁꯤꯟꯅ ꯑꯩꯈꯣꯏꯒꯤ ꯀꯂ꯭ꯔꯔꯤꯡ ꯇꯧꯕ ꯃꯇꯝꯗꯁꯨ ꯀꯔꯝꯕ ꯁꯦꯠꯁꯦ ꯆꯥꯟꯅꯔꯒ ꯀꯔꯝꯕꯅ ꯍꯦꯟꯅ ꯆꯨꯁꯤꯟꯅꯒꯅꯤ ꯍꯥꯏꯕꯗꯨ ꯑꯩꯈꯣꯏꯅ ꯃꯨꯟꯅ ꯈꯜꯂꯒ ꯑꯩꯈꯣꯏꯅ ꯁꯤꯖꯤꯟꯅꯒꯅꯤ ꯑꯗꯨꯒ ꯑꯩ ꯏꯁꯥꯒꯤ ꯑꯣꯏꯅꯗꯤ ꯂꯥꯏ ꯌꯦꯛꯄꯁꯦ ꯑꯩꯈꯣꯏꯒꯤ ꯑꯣꯖꯥ ꯑꯃ ꯍꯥꯏꯕꯗꯤ ꯅꯍꯥꯟꯋꯥꯏ ꯍꯥꯏꯁꯀꯨꯜꯒꯤ ꯂꯥꯏꯐꯇ ꯑꯣꯖꯥ ꯑꯃꯅ ꯌꯦꯛꯄꯗꯒꯤ ꯁꯨꯝ ꯏꯁꯥꯅ ꯈꯔ ꯄꯥꯝꯖꯕꯗꯨꯗ ꯑꯗꯨꯝ ꯌꯦꯛꯄ ꯑꯗꯨꯝ ꯇꯝꯃꯦ ꯑꯗꯨꯒ ꯑꯉꯥꯡ ꯑꯣꯏꯔꯤꯉꯩꯗꯁꯨ ꯈꯔ ꯌꯦꯛꯄ ꯈꯣꯠꯄꯁꯦ ꯈꯔ ꯄꯥꯝꯖꯔꯛꯑꯦ ꯑꯗꯨꯅ ꯑꯣꯖꯥꯗꯨꯒꯤ ꯃꯑꯣꯡ ꯃꯇꯧꯗꯣ ꯇꯝꯖꯔꯒ ꯑꯩꯅ ꯂꯥꯏ ꯌꯦꯛꯄꯁꯦ ꯇꯝꯖꯈꯤꯕꯅꯤ ꯑꯗꯣ ꯑꯩꯈꯣꯏꯅ ꯑꯅꯧꯕ ꯇꯦꯛꯅꯤꯛꯀꯤ ꯑꯣꯏꯅꯗꯤ ꯑꯩꯈꯣꯏꯅ ꯑꯣꯟꯂꯥꯏꯟꯗꯒꯤ ꯅꯣꯡꯐꯥꯗꯣꯛ ꯑꯩꯈꯣꯏꯅ ꯂꯥꯏ ꯌꯦꯛꯄ ꯃꯇꯝꯗ ꯍꯦꯛ ꯐꯣꯝ ꯇꯥꯗ꯭ꯔꯀꯥꯟ ꯑꯗꯨꯒ ꯁꯣꯏꯒꯗꯧꯔꯦ ꯍꯥꯏꯔꯀꯥꯟꯗ ꯍꯥꯏꯐꯦꯠ ꯑꯣꯟꯂꯥꯏꯟꯗꯒ ꯑꯗꯨꯃꯥꯏꯅ ꯌꯦꯡꯕ ꯈꯣꯠꯄ ꯇꯧꯑꯦ ꯑꯗꯨꯒ ꯑꯣꯟꯂꯥꯏꯟꯗꯒꯤ ꯑꯩꯈꯣꯏꯅ ꯌꯦꯡꯕ ꯇꯧꯑꯦ ꯑꯗꯨꯒ ꯍꯧꯖꯤꯛꯀꯤ ꯃꯇꯝꯒꯤ ꯆꯠꯅꯕꯤꯁꯤꯁꯨ ꯑꯩꯈꯣꯏꯅ ꯆꯨꯁꯤꯟꯅꯅ ꯌꯦꯛꯇꯕ ꯌꯥꯗꯕ ꯃꯇꯥꯡ ꯌꯥꯎꯔꯛꯄ ꯃꯇꯝꯗꯗꯤ ꯑꯣꯟꯀꯥꯏꯟꯗꯒꯤ ꯑꯗꯨꯝ ꯁꯖꯦꯁꯟ ꯂꯧꯖꯔꯒ ꯑꯗꯨꯝ ꯌꯦꯡꯖꯩ ꯑꯗꯨꯅ ꯑꯗꯨꯃꯥꯏꯅ ꯇꯧꯔꯒ ꯑꯩꯅ ꯁꯤꯖꯤꯟꯅꯖꯩ ꯑꯣꯟꯂꯥꯏꯟꯗꯒꯤ ꯇꯧꯔꯒ ꯁꯤꯖꯤꯟꯅꯖꯩ ꯍꯥꯏꯅ ꯍꯥꯏꯖꯒꯦ